ꯍꯂꯣ ꯁꯪꯒꯤꯇꯥ ꯍꯌꯦꯡꯗꯤ ꯕꯥꯔꯨꯅꯤꯅꯦ ꯑꯗꯣ ꯆꯤꯡ ꯀꯥꯔꯨꯁꯤꯔꯣ ꯑꯣ ꯅꯪꯅ ꯀꯩꯅꯣꯁꯨ ꯍꯥꯏꯌꯣ ꯀꯥ ꯏꯉꯣꯍꯣꯏ ꯀꯩꯅꯣ ꯅꯪ ꯑꯉꯥꯡꯈꯩ ꯕꯤꯕꯤꯍꯣꯏꯒꯗꯣ ꯂꯣꯏ ꯍꯧꯔꯛꯑꯣ ꯑꯩꯁꯨ ꯏꯆꯥꯈꯩ ꯂꯣꯏ ꯍꯧꯔꯒꯦ ꯑꯗꯨꯒ ꯀꯩꯅꯣ ꯇꯧꯔꯁꯦ ꯑꯩꯈꯣꯏꯁꯨ ꯀꯩꯅꯣ ꯅꯣꯏ ꯇꯥꯆꯧ ꯌꯥꯎꯍꯜꯂꯒꯦ ꯑꯗꯨ ꯑꯕꯦꯝꯍꯣꯏ ꯀꯩꯀꯥ ꯂꯣꯏ ꯕꯦꯕꯤꯍꯣꯏꯗꯣ ꯂꯣꯏ ꯌꯥꯎꯍꯜꯂꯣ ꯑꯗꯣ ꯀꯩꯀꯩ ꯆꯥꯅ ꯊꯛꯅꯕꯗꯣ ꯈꯔ ꯄꯨꯁꯦꯕ ꯈꯔ ꯌꯦꯔꯨꯝꯒꯗꯣ ꯈꯔ ꯐꯨꯠ ꯈꯣꯠꯇꯅ ꯁꯤꯗꯩꯁꯨ ꯈꯔ ꯇꯧꯔꯁꯦꯕ ꯑ ꯎꯝꯎꯝ ꯑꯥ

ꯑ ꯑꯗꯨ ꯆꯠꯁꯦ ꯑꯗꯨ ꯅꯪ ꯀꯩ ꯌꯦꯔꯨꯝꯒꯗꯨꯗꯤ ꯑꯩ ꯑꯉꯥꯡꯒꯩ ꯍꯧꯍꯜꯂꯒꯦ ꯅꯪ ꯀꯩꯀꯩ ꯇꯧꯔꯛꯀꯦ ꯍꯥꯏꯅꯣ ꯆꯥꯅꯕꯗꯣ ꯈꯪꯗꯦꯗ ꯀꯤꯂꯤ ꯆꯅꯥꯒꯗꯣ ꯈꯔ ꯇꯧꯒꯦ ꯇꯧꯔꯛꯑꯣ ꯑꯥꯗꯗꯤ ꯄꯨꯡꯍꯥꯎꯗ ꯍꯥꯎꯗꯣꯏꯅꯦꯕ ꯑꯗꯣ ꯀꯩꯅꯣꯒꯤꯗꯣ ꯁꯅꯥꯊꯣꯏꯍꯣꯏꯒꯗꯣ ꯍꯧꯁꯤꯔꯣ ꯍꯧꯔꯛꯑꯣꯅꯦ ꯀꯩꯅꯣꯒꯤꯗꯣ ꯀꯩꯅꯣꯒꯗꯣ ꯔꯣꯃꯂꯥꯍꯣꯏꯒꯗꯣ ꯍꯧꯖꯜꯂꯁꯦ ꯑꯗꯨ ꯅꯪ ꯀꯩꯅꯣꯒꯗꯣ ꯍꯧꯔꯣ ꯅꯣꯏ ꯕꯤꯖꯦꯇꯥꯍꯣꯏꯒꯗꯣ ꯈꯔ ꯍꯥꯏꯖꯜꯂꯣ ꯂꯥꯛꯑꯣ ꯈꯔ ꯉꯟꯅ ꯂꯥꯛꯑꯣ ꯑꯗꯨꯒ ꯀꯥꯔꯁꯦꯅ ꯑꯩꯈꯣꯏ ꯁꯤꯗꯒꯤ ꯌꯥꯆꯪꯉꯛꯄꯒꯤꯗꯣ ꯄꯨꯡ ꯑꯩꯈꯣꯏ ꯄꯨꯡ ꯇꯔꯦꯠ ꯅꯤꯄꯥꯜꯒꯤ ꯑꯗꯨꯋꯥꯏꯗ ꯑꯗꯨꯝ ꯆꯥꯛ ꯆꯥꯊꯣꯛꯑꯒ ꯑꯗꯨꯝ ꯆꯠꯈ꯭ꯔꯁꯦꯕ ꯑꯗꯨ ꯑꯗꯨꯃꯥꯏꯅ ꯇꯧꯔꯁꯦ ꯑꯗꯣ ꯅꯪꯁꯨ ꯀꯩꯀꯩꯅꯣꯗꯣ ꯈꯔ ꯂꯥꯡꯉꯣꯅꯦ ꯑꯗꯨꯗꯤ ꯑꯗꯨ ꯏꯁꯤꯡꯗꯤ ꯈꯔ ꯑꯗꯨꯝ ꯄꯨꯈꯤꯁꯦꯕ ꯏꯁꯤꯡꯗꯤ ꯈꯧꯔꯥꯡꯅꯦꯕ ꯑꯗꯣ ꯀꯩꯅꯣꯁꯨ ꯎꯅꯗꯕꯁꯨ ꯀꯨꯏꯔꯕꯅꯤꯅ ꯀꯩꯅꯣꯗꯨ ꯈꯔ ꯅꯣꯏꯒꯤ ꯀꯩꯅꯣꯍꯣꯏꯒꯗꯣ ꯑꯗꯨꯝ ꯍꯧꯔꯁꯦꯕ ꯁ꯭ꯋꯥꯏ ꯃꯌꯥꯝ ꯎꯝ

ꯑꯗꯨ ꯂꯨꯝꯃꯁꯨ ꯗꯤ ꯑꯥꯏꯗ ꯍꯥꯞꯆꯟꯈꯤꯅꯤ ꯀꯩꯅꯣ ꯗꯤ ꯑꯥꯏꯗ ꯇꯣꯡꯉ ꯆꯠꯀꯗꯕꯅꯦ ꯑꯩꯈꯣꯏꯗꯤ ꯀꯩꯅꯣ ꯂꯥꯟꯒꯤ ꯃꯇꯝꯅꯤꯅ ꯗꯤ ꯑꯥꯏ ꯇꯣꯡꯉ ꯆꯠꯄꯅ ꯍꯦꯟ ꯄꯛꯆꯗꯣꯏꯅꯤ ꯀꯩꯅꯣ ꯍꯩꯃꯥ ꯑꯉꯥꯡ ꯅꯨꯄꯤ ꯂꯩꯁꯥꯕꯤ ꯃꯆꯥꯁꯤꯡꯗꯣ ꯈꯔ ꯑꯗꯨꯝ ꯍꯧꯕꯤꯔꯣ ꯑꯩꯈꯣꯏ ꯆꯠꯀꯥꯟꯗ ꯃꯣꯏ ꯌꯥꯎꯖꯅꯕ ꯑꯩꯈꯣꯏꯁꯨ ꯑꯥ ꯀꯩꯅꯣꯗꯣ ꯇꯨꯔꯦꯜ ꯋꯥꯡꯒꯤ ꯑꯩꯈꯣꯏ ꯔꯤꯅꯥꯍꯣꯏ ꯑꯗꯒꯤ ꯆꯟꯆꯟꯍꯣꯏ ꯁꯣꯐꯤꯌꯥꯍꯣꯏꯒꯗꯣ ꯈꯔ ꯍꯧꯕꯤꯔꯒꯦ ꯅꯨꯡꯉꯥꯏꯇꯦ ꯃꯣꯏꯁꯨ ꯀꯩꯝ ꯆꯠꯆꯗ꯭ꯔꯕꯅꯦꯕ ꯑ ꯎꯝ ꯑꯗꯨ ꯈꯪꯗꯦ ꯆꯥꯅꯕꯁꯦ ꯀꯩꯀꯩ ꯑꯥꯗꯗꯤ ꯑꯗꯨꯝ ꯇꯥꯡꯕꯅꯦꯕ ꯆꯤꯡꯈꯣꯡꯗ ꯄꯣꯠ ꯂꯩꯕꯗꯤ ꯇꯥꯡꯕꯅꯦ ꯑꯩꯈꯣꯏꯅ ꯁꯤꯗꯒꯤ ꯀꯩꯀꯩꯅꯣ ꯈꯔ ꯂꯩꯁꯟꯈ꯭ꯔꯗꯤ ꯎꯝ ꯎꯝ ꯀꯩꯅꯣꯒꯨꯝꯕꯗꯣ ꯈꯔ ꯆꯅꯥꯒꯨꯝꯕꯗꯨꯗꯤ ꯈꯔ ꯌꯥꯎꯁꯟꯈꯤꯁꯤ ꯇꯨꯞꯄ ꯇꯨꯞꯄꯒ ꯆꯤꯡ ꯀꯥꯅꯕ ꯍꯣꯏ ꯆꯅꯥꯒꯨꯝꯕ ꯃꯪꯒꯟꯒꯨꯝꯕꯗꯣ ꯈꯔ ꯑꯆꯥꯄꯣꯠꯇꯨ ꯅꯪ ꯈꯔ ꯅꯤꯡꯁꯤꯡꯉꯛꯎꯅꯦ ꯎꯝ ꯀꯅꯥ ꯀꯅꯥꯅꯣ ꯍꯧꯕ ꯌꯥꯕ ꯀꯩꯅꯣꯍꯣꯏꯒꯗꯣ ꯅꯪꯁꯨ ꯅꯣꯏ ꯀꯩꯅꯣꯍꯣꯏꯒꯗꯣ ꯈꯔ ꯌꯥꯎꯍꯜꯂꯣ ꯀꯩꯗꯧꯔꯒꯦ ꯑꯩꯈꯣꯏ ꯃꯤ ꯃꯄꯨꯡ ꯐꯥꯅ ꯆꯠꯅꯕ ꯆꯤꯡ ꯀꯥꯕ ꯍꯥꯏꯁꯤꯗꯤ ꯃꯤ ꯈꯔ ꯌꯥꯝꯅ ꯑ ꯎꯝ ꯀꯩꯅꯣꯗꯣ ꯅꯪꯒꯤꯁꯨ ꯅꯪ ꯅꯃꯥꯟꯅꯕꯤ ꯀꯨꯏꯅ ꯎꯅꯗꯕꯁꯤꯡꯗꯣ ꯑꯗꯨꯒꯨꯝꯕꯗꯨꯁꯨ ꯈꯔ ꯍꯥꯞꯆꯜꯂꯣ ꯄꯨꯜꯂꯨꯁꯤ ꯍꯥꯏꯔꯣ ꯑ ꯑꯩꯗꯤ ꯑꯧ ꯍꯔꯥꯎꯅꯤꯌꯦ ꯑꯩꯗꯤ ꯑꯥ ꯌꯨꯝꯗ ꯑꯩꯗꯤ ꯀꯩꯅꯣ ꯇꯧꯒꯦ ꯏꯆꯟꯅꯨꯄꯤꯁꯤꯡ ꯏꯕꯨꯡ ꯏꯅꯝꯃꯁꯤꯡ ꯑꯗꯒꯤ ꯑꯩꯈꯣꯏ ꯏꯆꯟꯅꯨꯄꯤ ꯏꯎꯄ꯭ꯋꯥꯒꯤ ꯅꯨꯄꯤꯒꯗꯣ ꯈꯔ ꯆꯠꯍꯟꯒꯦ ꯍꯟꯗꯛꯇꯤ ꯈꯔ ꯃꯣꯏꯁꯨ ꯃꯣꯏꯒ ꯑꯣꯏꯅ ꯄꯨꯜꯂꯒꯦ ꯅꯪꯁꯨ ꯈꯔ ꯑꯗꯨꯝ ꯍꯧꯔꯣ ꯎꯝ ꯑꯧ ꯍꯥꯏꯔꯣ ꯑꯩꯁꯨ ꯌꯨꯝꯒꯤ ꯃꯤ ꯈꯔ ꯌꯥꯎꯍꯟꯒꯦꯕ ꯎꯝ ꯎꯝ ꯆꯤꯡ ꯀꯥꯕꯒ ꯍꯥꯏꯁꯦ ꯑꯩꯈꯣꯏꯅꯗꯤ ꯍꯦꯟ ꯅꯛꯅꯔꯕꯅꯦꯕ ꯑꯩꯈꯣꯏꯒꯤꯗꯤ ꯎꯝ ꯃꯥꯅꯦ ꯍꯣꯔꯦꯟ ꯑꯗꯨꯝ ꯍꯥꯏꯔꯣ ꯐꯣꯟꯗ ꯑꯗꯨꯝ ꯍꯥꯏꯌꯨ ꯀꯩꯗꯧꯒꯦ ꯏꯃꯥꯏ ꯎꯝ ꯎꯝ ꯎꯝ ꯎꯝ ꯑꯗꯨ ꯆꯥꯅꯕꯒꯤꯗꯣ ꯀꯩꯅꯣꯕꯨꯗꯤ ꯑꯩꯅ ꯌꯦꯔꯨꯝꯕꯨꯗꯤ ꯐꯨꯠꯂꯒꯦ ꯍꯥꯏꯕꯅꯤ ꯃꯉꯣꯟꯗ ꯀꯤꯂꯤ ꯆꯅꯥ ꯈꯔ ꯍꯧꯋꯣꯅ ꯍꯥꯏꯕꯅꯤ ꯑꯩꯍꯥꯛꯅ ꯑꯗꯨ ꯁꯣꯏꯗꯅꯕ ꯍꯧꯔꯛꯑꯣ ꯑꯗꯨꯒ ꯁꯤꯒꯤ ꯁꯤꯒꯤ ꯀꯩꯅꯣꯒꯤꯗꯣ ꯁꯤꯒꯤ ꯆꯤꯡ ꯑꯍꯥꯟꯕ ꯀꯥꯈꯠꯂꯛꯄꯒꯤ ꯑꯍꯥꯟꯕ ꯇꯥꯕ ꯈꯨꯜꯗꯣ ꯀꯩ ꯍꯥꯏꯕꯅꯣ ꯁꯤꯒꯤ ꯑꯩꯈꯣꯏꯒꯤ ꯑꯍꯥꯟꯕ ꯀꯥꯈꯠꯈꯤꯕꯒꯤ ꯇꯧꯔꯒ ꯀꯕꯣꯡꯕꯨꯠꯇꯣ ꯀꯕꯣꯡꯕꯨꯠꯇꯣ ꯏꯆꯥꯅꯨꯄꯥꯒꯤ ꯃꯃꯥꯟꯅꯕꯒꯤ ꯂꯩ ꯍꯥꯏꯕ ꯑꯗꯨꯗ ꯆꯪꯉꯒꯅꯦ ꯆꯥꯛ ꯆꯥꯊꯣꯛꯑꯒꯁꯨ ꯂꯥꯛꯁꯦ ꯍꯥꯏꯕ ꯑꯗꯨꯅꯦ ꯑꯩꯅ ꯍꯥꯏꯒꯦ ꯇꯧꯏꯁꯦ ꯃꯣꯏ ꯂꯥꯛꯎ ꯂꯥꯛꯎ ꯃꯃꯥꯑꯅ ꯌꯥꯝ ꯇꯧꯕꯅꯤꯕ ꯑꯗꯨ ꯃꯣꯏꯗꯁꯨ ꯆꯪꯉ ꯆꯥꯛ ꯆꯥꯊꯣꯔꯛꯁꯦꯕ ꯑꯩꯈꯣꯏ ꯃꯌꯥꯝ ꯑ ꯍꯌꯦꯡꯗꯣ ꯈꯪꯗꯤꯌꯦ ꯀꯩꯅꯣꯁꯨ ꯇꯧꯁꯦ ꯐꯣꯇꯣꯁꯨ ꯀꯥꯞꯄꯛꯁꯦ ꯁꯤꯅꯔꯩ ꯐꯖꯕ ꯊꯤꯁꯦ ꯁꯤꯅꯔꯩ ꯐꯖꯕ ꯇꯧꯔꯒ ꯐꯣꯇꯣꯒ ꯀꯥꯞꯄꯛꯁꯦ ꯑꯩꯈꯣꯏ ꯅꯤꯃꯣꯔꯤ ꯑꯣꯏꯅꯕ ꯑꯗꯨ ꯆꯠꯄꯕꯨ ꯑꯗꯨꯝ ꯈꯔ ꯉꯟꯅ ꯑꯗꯨꯝ ꯆꯠꯈ꯭ꯔꯁꯤ ꯀꯩꯅꯣ ꯄꯨꯡꯁꯤꯡꯗ ꯑꯣꯏꯕ ꯑꯣꯏꯗꯕ ꯑꯗꯨꯝ ꯑ ꯌꯥꯅꯤꯌꯦ ꯐꯣꯇꯣꯒ ꯐꯖ ꯐꯖꯅ ꯆꯤꯡꯒꯣꯟꯗ ꯀꯥꯞꯄꯛꯑꯁꯤꯁꯦ ꯅꯨꯡꯉꯥꯏꯊꯣꯛꯂꯛꯑꯁꯤꯁꯦ ꯂꯥꯟꯒꯤ ꯑꯋꯥꯕ ꯀꯣꯛꯄ ꯑꯣꯏꯅ ꯑꯩꯈꯣꯏꯅ ꯕꯥꯔꯨꯅꯤ ꯀꯥꯕꯗꯩꯗꯤ ꯀꯩꯅꯣ ꯇꯧꯔꯁꯤ ꯂꯥꯟꯁꯨ ꯂꯦꯞꯄ ꯑꯣꯏꯔꯁꯅꯨ ꯑ ꯍꯥꯏꯌꯣ ꯑ ꯍꯣꯏ ꯑ

ꯑꯥ ꯑ ꯎꯝ ꯆꯤꯡ ꯀꯥꯕꯗꯤ ꯀꯩꯅꯣꯅꯤ ꯀꯩꯅꯣꯅꯤ ꯐꯤꯖꯣꯟꯗꯣ ꯈꯔ ꯀꯩꯅꯣ ꯇꯧꯁꯦ ꯍꯧꯖꯤꯛꯇꯤ ꯑꯩꯈꯣꯏ ꯏꯔꯥꯡꯁꯦ ꯅꯦꯝꯗ꯭ꯔꯤꯕꯅꯤꯅ ꯐꯠꯇ꯭ꯔꯤꯕꯅꯤꯅ ꯑꯋꯥ ꯑꯅꯥ ꯃꯇꯝꯅꯤꯅ ꯂꯥꯏꯒꯤ ꯐꯤꯖꯣꯟꯗꯧꯅ ꯑꯆꯝꯕ ꯑꯗꯨꯝ ꯖꯤꯛ ꯖꯥꯛ ꯑꯌꯥꯡ ꯑꯔꯥꯛ ꯇꯧꯔꯒꯨꯝꯁꯦꯕ ꯑꯦ ꯑꯗꯨ ꯀꯩꯅꯣ ꯇꯧꯅꯤ ꯉꯝꯅꯤ ꯆꯦꯟꯈꯠꯀꯅꯤ ꯑꯩꯍꯥꯛ ꯑꯣ ꯀꯩꯗꯧ ꯉꯝꯃꯣꯏꯗꯣꯏꯅꯣ ꯀꯥꯒꯗꯕꯅꯤ ꯀꯩꯅꯣ ꯂꯥꯜ ꯑꯥ ꯑ ꯍꯣꯏ ꯍꯣꯏ ꯎꯝ ꯊꯝꯃꯁꯤ ꯊꯝꯃꯁꯤ ꯑꯗꯨꯗꯤ ꯑꯣ ꯍꯣꯔꯦꯟ ꯅꯨꯡꯗꯥꯡ ꯑꯃꯨꯛ ꯐꯥꯎꯅꯔꯁꯤ ꯎꯝ